ꯆꯤꯛꯀꯟ ꯑꯃꯁꯨꯡ ꯄꯣꯔꯛ ꯄꯨꯊꯣꯛꯄ ꯑꯁꯤ ꯌꯥꯝꯅ ꯍꯥꯔꯝꯐꯨꯜ ꯑꯣꯏꯕ ꯍꯥꯏꯕꯗꯤ ꯌꯥꯝꯅꯁꯨ ꯃꯥꯔꯀꯦꯇꯤꯡ ꯌꯥꯝꯅ ꯌꯥꯝꯅ ꯄꯨꯊꯣꯛꯄ ꯄꯣꯔꯛ ꯑꯣꯏꯔꯁꯨ ꯆꯤꯛꯀꯟ ꯑꯣꯏꯔꯁꯨ ꯌꯥꯝꯅ ꯄꯨꯊꯣꯛꯂꯛꯄ ꯑꯁꯤꯗꯒꯤ ꯃꯔꯝꯅ ꯃꯥꯔꯀꯦꯠꯁꯦ ꯌꯥꯝꯅ ꯍꯥꯔꯝꯐꯨꯜ ꯑꯣꯏꯔꯛꯄꯅꯤ ꯑꯗꯩ ꯑꯗꯨꯒꯤ ꯃꯊꯛꯇꯁꯨ ꯆꯤꯛꯀꯟꯁꯨ ꯒꯣꯕꯔꯃꯦꯟꯁꯤꯡꯅ ꯆꯥꯡ ꯍꯟꯊꯅ ꯄꯨꯊꯣꯛꯄ ꯑꯗꯨꯒ ꯄꯣꯔꯛꯁꯨ ꯆꯥꯡꯆꯠ ꯑꯃꯗ ꯄꯨꯊꯣꯛꯑꯗꯤ ꯑꯩꯈꯣꯏꯒꯤ ꯃꯅꯤꯄꯨꯔ ꯑꯁꯤ ꯌꯥꯝꯅꯁꯨ ꯁꯦꯡꯕ ꯑꯗꯨꯒ ꯌꯥꯝꯅꯁꯨ ꯆꯥꯡꯆꯠ ꯑꯃꯗ ꯂꯩꯕꯁꯨ ꯑꯣꯏꯔꯅꯤ ꯑꯗꯨꯒ ꯌꯥꯝꯅ ꯆꯤꯛꯀꯟꯁꯨ ꯌꯥꯝꯅ ꯆꯥꯡ ꯅꯥꯏꯅ ꯄꯤꯔꯕꯗꯤ ꯑꯗꯨꯒ ꯄꯣꯔꯛꯁꯨ ꯌꯥꯝꯅ ꯆꯥꯡ ꯅꯥꯏꯅ ꯄꯤꯔꯕꯗꯤ ꯃꯅꯤꯄꯨꯔꯁꯤ ꯍꯦꯟꯅ ꯅꯨꯡꯉꯥꯏꯕ ꯍꯦꯟꯅ ꯆꯥꯎꯈꯠꯄ ꯀꯟꯇ꯭ꯔꯤ ꯑꯃ ꯑꯣꯏꯒꯅꯤ ꯍꯥꯏꯕꯁꯤ ꯌꯥꯝ ꯑꯁꯨꯃꯥꯏꯅ ꯍꯥꯏꯖꯅꯤꯡꯉꯤ